ꯑꯥ ꯁꯤ ꯉꯁꯥꯏ ꯄꯣꯅꯤꯒꯤ ꯃꯔꯝꯗ ꯍꯪꯕꯤꯕꯗꯨ ꯅꯠꯇ꯭ꯔꯥ ꯑꯗꯨ ꯑꯩ ꯑꯃꯨꯛ ꯈꯔ ꯍꯥꯏꯈꯤꯒꯦꯀꯣ ꯉꯁꯥꯏꯒꯤꯗꯨ ꯅꯦꯠꯋꯥꯛ ꯅꯨꯡꯉꯥꯏꯇꯕꯒꯤꯔꯥ ꯑꯃꯨꯛ ꯍꯥꯏꯅꯤꯡꯉꯦꯅ ꯃꯦꯁꯦꯖ ꯊꯥꯔꯛꯄꯒꯤ ꯀꯣꯜ ꯇꯧꯔꯛꯄꯅꯦ ꯑꯥ ꯄꯣꯂꯣ ꯍꯥꯏꯕꯁꯤ ꯇꯥꯕꯤꯕ꯭ꯔꯥ ꯑꯥ ꯁꯥꯒꯣꯟ ꯃꯊꯛꯇ ꯇꯣꯡꯂꯒ ꯕꯣꯜ ꯌꯩꯕꯒꯤ ꯃꯇꯥꯡꯗꯣ ꯑꯗꯨꯁꯦ ꯑꯗꯨꯒꯤ ꯒꯦꯝꯁꯦ ꯃꯅꯤꯄꯨꯔꯗꯒꯤ ꯑꯣꯔꯤꯖꯤꯅꯦꯠ ꯇꯧꯕꯅꯤ ꯍꯥꯏꯕꯀꯣ ꯃꯅꯤꯄꯨꯔꯤ ꯂꯣꯟꯗꯗꯤ ꯃꯩꯇꯩ ꯁꯒꯣꯜ ꯍꯥꯏꯕ ꯁꯒꯣꯜ ꯍꯥꯏꯗꯤ ꯍꯣꯔꯁ ꯍꯥꯏꯕꯅꯦꯕ ꯑꯗꯨꯅ ꯄꯣꯅꯤ ꯃꯅꯤꯄꯨꯔꯒꯤ ꯄꯣꯅꯤ ꯍꯥꯏꯅ ꯂꯩꯈ꯭ꯔꯦ ꯍꯥꯏꯕꯗꯤ ꯎꯝ ꯑꯗꯨꯒꯤ ꯕ꯭ꯔꯤꯠꯁꯦ ꯑꯗꯨꯒꯤ ꯍꯣꯔꯁ ꯃꯈꯜꯁꯦ ꯑꯇꯣꯞꯄ ꯃꯐꯝꯒꯤꯒ ꯃꯥꯟꯅꯗꯕ ꯎꯝ ꯃꯅꯤꯄꯨꯔꯒꯤ ꯔꯤꯁ ꯕ꯭ꯔꯤꯠ ꯍꯤꯁꯇ꯭ꯔꯤ ꯍꯥꯏꯅ ꯍꯥꯏꯌꯦꯕꯀꯣ ꯏꯪꯂꯤꯁꯇꯗꯤ ꯑꯗꯨꯅ ꯑꯃꯨꯛꯀꯁꯨ ꯃꯅꯤꯄꯨꯔꯒꯤ ꯀꯜꯆꯔꯒꯨꯝꯕ ꯊꯥꯏꯅꯒꯤ ꯏꯄꯥ ꯏꯄꯨꯒꯤ ꯋꯥꯔꯤ ꯎꯝ ꯐꯣꯔ ꯐꯥꯗꯔꯁꯀꯤ ꯃꯇꯝ ꯑꯗꯨꯗꯒꯤ ꯌꯥꯝ ꯔꯤꯂꯦꯇꯦꯗ ꯑꯣꯏꯕ ꯌꯥꯝ ꯕꯦꯔꯤ ꯀ꯭ꯂꯣꯁꯂꯤ ꯕꯣꯟꯗꯦꯗ ꯑꯣꯏꯕ ꯁꯥꯅꯤ ꯍꯥꯏꯕꯀꯣ ꯑꯗꯨꯒ ꯃꯣꯏꯅ ꯊꯥꯏꯅꯗꯣ ꯑꯗꯨꯒꯨꯝꯕꯁꯨ ꯃꯌꯥꯝ ꯌꯣꯛꯂꯝꯃꯦ ꯑꯗꯨꯅ ꯃꯣꯏꯁꯦ ꯑꯗꯨꯗ ꯇꯣꯡꯂꯒ ꯁꯥꯟꯅꯕꯒꯤ ꯄꯣꯂꯣꯁꯦ ꯑꯗꯨꯃꯥꯏꯅ ꯐꯣꯔ ꯐꯥꯗꯔꯁꯁꯤꯡꯅ ꯁꯥꯗꯣꯛꯄꯅꯦꯕ ꯑꯣꯔꯤꯖꯤꯅꯦꯠ ꯇꯧꯕꯅꯦꯕ ꯎꯝ ꯑꯗꯨꯒ ꯍꯧꯖꯨꯤꯛꯄꯨꯗꯤ ꯀꯌꯥ ꯌꯥꯝꯗ꯭ꯔꯕꯀꯣ ꯍꯥꯏꯕꯗꯤ ꯇꯨ ꯊꯥꯎꯖꯟ ꯊ꯭ꯔꯤꯗꯗꯤ ꯂꯤꯁꯤꯡ ꯑꯅꯤ ꯐꯥꯗ꯭ꯔꯁꯨ ꯋꯥꯟ ꯊꯥꯎꯖꯟ ꯑꯩꯠ ꯍꯟꯗ꯭ꯔꯦꯗ ꯁꯝꯊꯤꯡ ꯂꯩꯔꯃꯃꯦ ꯑꯗꯨꯒ ꯇꯨ ꯊꯥꯎꯖꯟ ꯊꯥꯔꯇꯤꯟꯗꯗꯤ ꯑꯥꯐꯇꯔ ꯇꯦꯟ ꯏꯌꯔꯁꯇꯗꯤ ꯌꯥꯝ ꯍꯟꯊꯈ꯭ꯔꯕꯀꯣ ꯁꯤꯁꯤꯡ ꯑꯃꯒꯤ ꯃꯨꯛ ꯈꯛ ꯂꯩꯔꯕ ꯀꯔꯤꯒꯤꯅꯣ ꯍꯥꯏꯕ ꯀꯥꯟꯗ ꯑꯗꯨꯒꯤ ꯕ꯭ꯔꯤꯠꯁꯦ ꯌꯥꯝ ꯔꯦꯌꯔ ꯑꯣꯏꯕꯅꯤꯅ ꯎꯝ ꯑꯦꯛꯁꯄꯣꯠ ꯇꯧꯗꯕ ꯏꯂꯤꯒꯦꯜꯂꯤ ꯅꯦꯕꯔꯤꯡ ꯀꯟꯇ꯭ꯔꯤꯁꯤꯡ ꯃ꯭ꯌꯥꯟꯃꯥꯔꯒꯨꯝꯕ ꯆꯥꯏꯅꯥꯒꯨꯝꯕꯗ ꯃꯤꯅ ꯇꯨꯃꯤꯟ ꯇꯨꯃꯤꯟ ꯇꯨꯃꯤꯟꯅ ꯌꯣꯟꯅꯔꯦ ꯑꯗꯨꯗꯤ ꯃꯅꯤꯄꯨꯔꯒꯤ ꯎꯝ ꯄꯣꯄꯨꯂꯦꯁꯟ ꯄꯣꯅꯤ ꯄꯣꯄꯨꯂꯦꯁꯟꯁꯦ ꯍꯟꯊꯔꯕꯀꯣ ꯑꯗꯨꯒ ꯑꯃꯅ ꯃꯅꯤꯄꯨꯔꯒꯤ ꯒꯣꯕꯔꯃꯦꯟꯅ ꯎꯝ ꯄꯣꯅꯤꯁꯦ ꯄꯣꯅꯤꯒꯤ ꯃꯒꯨꯟ ꯈꯪꯂꯁꯨ ꯃꯣꯏ ꯁꯦꯕ ꯇꯧꯅꯤꯡꯉꯥꯏ ꯄꯣꯂꯤꯁꯤ ꯀꯔꯤ ꯀꯔꯥꯗꯨ ꯌꯦꯡꯁꯤꯟꯕꯤꯗ꯭ꯔꯕ ꯑꯗꯨꯒꯤ ꯈꯔꯅ ꯁꯤꯕꯁꯨ ꯌꯥꯎꯔꯅꯤ ꯈꯔꯅ ꯎꯝ ꯆꯤꯟꯖꯥꯛ ꯆꯥꯅꯤꯡꯉꯥꯏ ꯂꯩꯇꯕꯒꯤ ꯎꯝ ꯃꯊꯪ ꯃꯊꯪꯗ ꯍꯣꯏ ꯃꯊꯪ ꯃꯊꯪ ꯑꯗꯨꯃꯥꯏꯅ ꯃꯥꯒꯤ ꯕ꯭ꯔꯤꯠꯁꯦ ꯃꯥꯡꯂꯛꯄꯒꯤ ꯃꯅꯤꯄꯨꯔꯗꯁꯨ ꯍꯟꯊꯈ꯭ꯔꯕꯅꯦꯕ

ꯑꯗꯨꯗꯤ ꯊꯝꯃꯁꯤꯀꯣ